ꯑꯩꯈꯣꯏꯁꯦ ꯍꯧꯖꯤꯛꯇꯤ ꯇꯣꯇꯤꯁꯦ ꯑꯗꯨꯝ ꯆꯥꯡ ꯅꯥꯏꯅ ꯇꯥꯔꯦꯕ ꯑꯗꯣ ꯃꯔꯛ ꯑꯃ ꯁꯨꯡꯇꯥ ꯇꯥꯔꯝꯗꯦ ꯑꯗꯨꯅ ꯌꯥꯝ ꯋꯥꯔꯝꯃꯦ ꯏꯁꯤꯡꯁꯦ ꯂꯩꯅꯕ ꯑꯃ ꯆꯥꯉꯝꯃꯦ ꯑꯗꯨꯗ ꯌꯨꯝꯒꯤ ꯃꯤꯁꯦ ꯌꯥꯝꯕꯅꯤꯅ ꯌꯥꯝ ꯊꯨꯅ ꯊꯨꯅ ꯂꯣꯏꯔꯝꯃꯦ ꯑꯗꯣ ꯄꯩꯁꯥ ꯃꯌꯥꯝ ꯃꯌꯥꯝ ꯆꯪꯉꯒ ꯇꯧꯔꯝꯃꯦ ꯑꯗꯣ ꯍꯧꯖꯤꯛꯇꯤ ꯑꯗꯨꯝ ꯆꯥꯡ ꯅꯥꯏꯅ ꯇꯥꯔꯕꯅꯤꯅ ꯌꯥꯝ ꯅꯨꯡꯉꯥꯏꯔꯦ ꯄꯩꯁꯥꯁꯨ ꯆꯪꯅꯗ꯭ꯔꯦ ꯑꯗꯨꯒ ꯁꯤꯖꯤꯟꯅꯅꯤꯡꯕ ꯀꯥꯟꯗ ꯑꯗꯨꯝ ꯁꯠ ꯁꯠ ꯁꯤꯖꯤꯟꯅꯕ ꯌꯥꯔꯦꯕ ꯑꯗꯨꯅ ꯅꯨꯡꯉꯥꯏꯔꯦ